ꯍꯧꯖꯤꯛ ꯑꯦ ꯊꯕꯛ ꯑꯃ ꯇꯧꯔꯝꯕꯅꯤ

ꯃꯩ ꯅꯨꯡꯉꯥꯏꯇꯦꯅꯦ ꯃꯩ ꯆꯥꯡ ꯌꯥꯝ ꯅꯥꯏꯗꯦ ꯃꯩꯁꯦ ꯀꯃꯥꯏꯅ ꯇꯧꯕꯖꯥꯠꯅꯣ ꯈꯪꯗꯦ ꯁꯔꯀꯥꯔꯅꯁꯨ ꯌꯦꯡꯁꯤꯟꯗꯦ ꯑꯗꯒꯤ ꯄꯣꯁꯇꯨ ꯁꯤꯜꯂꯤꯕ ꯈꯣꯠꯆꯤꯜꯂꯤꯕ ꯃꯌꯥꯝ ꯑꯗꯒꯤ ꯎ ꯋꯥꯗ ꯈꯔ ꯍꯧꯖꯤꯛ ꯅꯨꯡꯁꯤꯠ ꯃꯇꯝ ꯇꯧꯔꯛꯄꯅꯤꯅ ꯈꯔꯗꯤ ꯆꯥꯡ ꯅꯥꯏꯕ ꯋꯥꯠꯂꯦ ꯈꯪꯗꯦ ꯃꯩꯒꯤ ꯃꯇꯥꯡꯁꯤꯗꯤ ꯃꯅꯤꯄꯨꯔꯗꯗꯤ ꯌꯥꯗ꯭ꯔꯕꯅꯤ ꯑꯗꯨ ꯍꯧꯖꯤꯛꯇꯤ ꯀꯩꯅꯣ ꯄ꯭ꯔꯤꯄꯦꯗ ꯂꯥꯛꯈ꯭ꯔꯕꯅꯤꯅ ꯈꯔꯗꯤ ꯐꯔꯗꯥꯏꯅꯦ

ꯎꯝ ꯄꯨꯡꯈꯥꯏ ꯍꯦꯟꯅ ꯃꯨꯠꯄ꯭ꯔꯣ ꯄꯨꯡ ꯍꯦꯟꯅ ꯃꯨꯠꯄ꯭ꯔꯣ ꯀꯥꯡꯄꯣꯛꯄꯤ ꯕꯖꯥꯔꯗꯤ ꯇ꯭ꯔꯥꯟꯁꯐꯣꯔꯃꯔ ꯌꯥꯝꯗꯥꯏꯅꯦ

ꯑꯣ ꯁꯨꯝ ꯇꯞꯅ ꯇꯞꯅ ꯃꯥꯏ ꯁꯦꯝꯖꯔꯖꯅꯤ ꯑꯗꯨꯗꯤ ꯃꯈꯣꯏꯒꯤ ꯍꯧꯖꯤꯛ ꯑꯥ ꯃꯈꯣꯏꯅ ꯀꯔꯣꯝ ꯅꯥꯀꯟꯗꯅꯦꯕ ꯂꯩꯔꯤꯁꯦ ꯍꯧꯖꯤꯛꯁꯦ ꯀꯥꯡꯄꯣꯛꯄꯤꯒꯤ ꯑꯥ ꯃꯩ ꯆꯥꯡ ꯅꯥꯏꯕ ꯋꯥꯠꯂꯦꯕ ꯈꯔ ꯀꯣ ꯍꯧꯖꯤꯛ ꯍꯧꯖꯤꯛꯇꯤ ꯃꯩꯒꯤ ꯊꯕꯛ ꯇꯧꯕ ꯃꯤꯗꯤ ꯌꯥꯝꯂꯝꯂꯔꯣꯏꯗ ꯋꯥꯛꯁꯣꯞ ꯀꯨꯝꯕ ꯍꯥꯡꯕ ꯌꯥꯝꯕ꯭ꯔꯅꯦ ꯃꯩꯒꯤ ꯌꯥꯝ ꯂꯩꯔꯝꯗꯧ ꯃꯥꯟꯗꯤꯌꯦ

ꯑꯌꯨꯛ ꯅꯨꯡꯊꯤꯟꯒꯨꯝꯕꯗꯗꯤ ꯆꯥꯡ ꯅꯥꯏꯕ꯭ꯔꯣ ꯑꯗꯨꯒ ꯅꯨꯡꯗꯥꯡꯗꯅ ꯍꯦꯟꯕ꯭ꯔꯣ ꯀꯃꯥꯏꯅ ꯇꯧꯒꯦ ꯑꯣ ꯅꯨꯡꯗꯥꯡ ꯆꯥꯛ ꯆꯥꯔꯝꯗꯥꯏꯒꯨꯝꯕ ꯃꯨꯠꯄ ꯑꯗꯨꯗꯤ ꯃꯩ ꯃꯨꯠꯄꯗꯨꯗꯤ ꯍꯣꯔꯦꯟ ꯁꯔꯀꯥꯔꯅ ꯁꯨꯝ ꯁꯦꯝꯂꯛꯈꯤꯅꯤꯗ ꯃꯇꯝ ꯑꯃ ꯂꯥꯛꯈꯤꯅꯤ ꯑꯗꯨꯒ ꯇꯞꯅ ꯇꯞꯅ ꯁꯦꯝꯂꯛꯀꯅꯤꯗ ꯍꯧꯖꯤꯛ ꯍꯦꯛꯇ ꯅꯦꯀꯦꯠ ꯋꯦꯌꯥꯔ ꯌꯥꯝ ꯂꯩꯕ꯭ꯔꯣ ꯅꯈꯣꯏ ꯑꯗꯨ ꯀꯥꯡꯄꯣꯛꯄꯤ ꯅꯥꯀꯟꯗꯨꯕꯣ ꯅꯦꯀꯦꯠ ꯋꯦꯌꯥꯔꯗꯩꯗꯤ ꯍꯧꯖꯤꯛ ꯄ꯭ꯔꯤꯄꯦꯗ ꯄꯥꯟꯗꯕꯤꯗ ꯄꯪꯀꯣꯠ ꯀꯣꯠꯄꯒꯤ ꯑꯣꯏꯔꯝꯅꯤꯅꯦ ꯑꯗꯨ ꯌꯥꯝ ꯆꯥꯛꯀꯟꯕꯅꯦ ꯑꯗꯨꯅꯅꯦ ꯃꯩ ꯅꯨꯡꯉꯥꯏꯇ꯭ꯔꯤꯗꯣ ꯎꯝ ꯄ꯭ꯔꯤꯄꯦꯗꯇꯤ ꯂꯣꯏ ꯇꯧꯅꯒ꯭ꯔꯕꯅꯤ ꯍꯧꯖꯤꯛ ꯑꯗꯨ ꯃꯔꯛ ꯃꯔꯛꯇ ꯆꯤꯡꯒꯤ ꯂꯝꯗꯗꯤ ꯀꯥꯡꯄꯣꯛꯄꯤꯒꯨꯝꯕ ꯈꯔ ꯃꯅꯨꯡ ꯆꯪꯁꯤꯟꯕꯗꯗꯤ ꯅꯦꯀꯦꯠꯀꯤ ꯑꯣꯏꯔꯝꯅꯤ ꯑꯗꯨ ꯃꯔꯛ ꯃꯔꯛꯇ ꯑꯗꯨꯃꯥꯏ ꯁꯨꯝ ꯌꯦꯡꯁꯤꯜꯂ ꯂꯣꯏꯔꯦ ꯃꯩꯒꯤꯗꯤ ꯆꯥꯡ ꯅꯥꯏꯕꯗꯨꯗꯤ ꯇꯝꯕ ꯉꯝꯗ꯭ꯔꯦ ꯍꯧꯖꯤꯛꯇꯤ ꯁꯥꯟꯅ ꯂꯩꯔꯦ ꯎꯝ ꯍꯣꯏ ꯍꯣꯏ ꯃꯔꯛ ꯃꯔꯛꯇꯗꯤ ꯃꯨꯠꯂꯦ

ꯑꯣ ꯃꯩꯗꯨ ꯆꯥꯡ ꯅꯥꯏꯅ ꯁꯨꯝ ꯃꯔꯛ ꯃꯔꯛꯇ ꯃꯨꯠꯂꯤ ꯑꯗꯨ ꯊꯝꯃꯣ ꯊꯝꯃꯣ ꯊꯝꯃꯣ